ꯇꯥꯃꯣ ꯅꯣꯏꯒꯤ ꯗꯨꯀꯥꯟꯁꯦ ꯑꯆꯥ ꯑꯊꯛ ꯑꯍꯥꯎ ꯑꯊꯨꯝꯒꯤ ꯃꯈꯟ ꯃꯊꯦꯟꯒꯤ ꯌꯥꯎꯕ꯭ꯔꯣ ꯅꯍꯥꯟꯃꯈꯩ ꯑꯩ ꯆꯪꯂꯛꯄꯅꯤꯅ ꯑꯩ ꯆꯥꯔꯨꯕꯅꯤꯅ ꯈꯪꯉꯕ ꯑꯗꯨꯒꯤ ꯌꯥꯔꯒꯗꯤ ꯑꯩ ꯈꯔ ꯂꯧꯒꯦ ꯇꯧꯕ ꯈꯔ ꯌꯥꯝꯅ ꯅꯣꯏ ꯍꯟꯗꯛꯁꯦ ꯑꯣꯐꯔꯁꯨ ꯂꯩꯌꯦ ꯍꯥꯏꯅꯁꯨ ꯄꯥꯎ ꯇꯥꯏ ꯑꯗꯨꯒꯤ ꯑꯩꯈꯣꯏ ꯈꯨꯟꯗ ꯄ꯭ꯔꯣꯒ꯭ꯔꯥꯝ ꯑꯃ ꯂꯩꯕꯒꯤ ꯃꯤꯁꯦ ꯈꯔ ꯌꯥꯝꯗꯧꯕ ꯑꯗꯨꯒꯤ ꯈꯔ ꯌꯥꯝꯅ ꯂꯧꯅꯉꯥꯏ ꯂꯩꯕ ꯑꯗꯨꯅ ꯇꯥꯃꯣꯅ ꯈꯤꯇꯪ ꯁꯤꯟꯕꯤꯗꯕ ꯌꯥꯗꯦ ꯑꯣꯐꯔꯁꯨ ꯈꯔ ꯇꯧꯕꯤꯗꯕ ꯌꯥꯗꯦ ꯑꯗꯨꯅ ꯇꯥꯃꯣꯅ ꯈꯔ ꯌꯦꯡꯕꯤꯔꯒ ꯁꯤꯡꯕꯤꯔꯣ ꯍꯥꯏꯕꯗꯤ ꯇꯥꯃꯣꯒꯤ ꯀꯁꯇꯃꯔꯁꯨ ꯇꯣꯏꯅ ꯑꯣꯏꯕ ꯑꯩꯈꯣꯏꯅꯤ ꯑꯗꯨꯅ ꯇꯥꯃꯣꯅꯁꯨ ꯑꯩꯈꯣꯏ ꯃꯥꯏ ꯌꯦꯡꯕꯤꯔꯒ ꯁꯤꯟꯕꯤꯔꯣ ꯑꯗꯨ ꯐꯅꯕ ꯇꯧꯕꯤꯔꯣ ꯑꯗꯨꯒ ꯑꯩꯁꯨ ꯁꯣꯝꯗ ꯑꯩꯅ ꯂꯧꯔꯤꯕ ꯄꯣꯠꯁꯦ ꯈꯨꯟꯒꯤꯗꯃꯛꯇ ꯐꯪꯁꯟꯒꯤꯗꯃꯛꯇ ꯂꯧꯔꯨꯔꯕꯅꯤꯅ ꯍꯌꯦꯡ ꯃꯤ ꯃꯃꯥꯡꯗꯁꯨ ꯆꯣꯞꯇꯅꯕ ꯇꯥꯃꯣꯈꯣꯏꯒꯤ ꯑꯍꯥꯎ ꯑꯊꯨꯝꯁꯤ ꯍꯥꯎꯋꯤ ꯍꯥꯏꯅꯕꯒꯤꯗꯃꯛꯇ ꯇꯥꯃꯣꯅ ꯐꯅꯕ ꯑꯗꯨꯝ ꯁꯤꯟꯕꯤꯔꯣ ꯇꯥꯃꯣ